ꯎꯝ ꯍꯜꯂꯣ ꯍꯣꯏ ꯃꯥꯟꯅꯦ ꯑꯣ ꯍꯣꯏ ꯍꯣꯏ ꯍꯥꯏꯕꯤꯎ ꯍꯥꯏꯕꯤꯎ ꯇꯥꯏꯌꯦ ꯇꯥꯕꯗꯤ ꯇꯥꯏꯌꯦ ꯑꯥ

ꯑꯥ

ꯎꯝ

ꯁꯤꯈ꯭ꯔꯕ

ꯑꯣ ꯑꯥ ꯊꯝꯃꯣ ꯊꯝꯃꯣ